ꯃꯅꯤꯄꯨꯔꯤꯒꯤ ꯑꯏꯕ ꯂꯛꯇꯒꯤ ꯑꯩꯍꯥꯛꯅ ꯈ꯭ꯋꯥꯏꯗꯒꯤ ꯄꯥꯝꯖꯕ ꯑꯏꯕ ꯑꯃ ꯍꯥꯏꯔꯒꯗꯤ ꯗꯥꯛꯇꯔ ꯀꯃꯜꯕꯨ ꯍꯥꯏꯖꯔꯤ ꯃꯍꯥꯛ ꯁꯣꯛ ꯂꯤꯁꯤꯡ ꯑꯃꯒ ꯆꯃꯥꯄꯟ ꯀꯨꯟꯊ꯭ꯔꯥ ꯃꯉꯥꯗ ꯄꯣꯛꯈꯤ ꯃꯍꯥꯛꯅ ꯏꯔꯝꯕ ꯁꯩꯔꯦꯡ ꯑꯃ ꯍꯥꯏꯔꯒꯗꯤ ꯂꯩ ꯄꯔꯦꯡ ꯍꯥꯏꯔꯤꯕ ꯁꯩꯔꯦꯡꯁꯤ ꯃꯍꯥꯛꯅ ꯁꯣꯛ ꯂꯤꯁꯤꯡ ꯑꯃꯒ ꯆꯃꯥꯄꯟ ꯀꯨꯟꯒ ꯃꯥꯄꯟꯗ ꯏꯈꯤ ꯍꯥꯏꯔꯤꯕ ꯁꯩꯔꯦꯡꯁꯤ ꯑꯁꯨꯛꯀꯤ ꯃꯇꯤꯛ ꯐꯖꯕ ꯁꯩꯔꯦꯡ ꯑꯃꯅꯤ ꯍꯥꯏꯅ ꯃꯌꯥꯝꯅ ꯂꯧꯅꯩ ꯑꯃꯁꯨꯡ ꯅꯣꯕꯦꯜ ꯂꯛꯇꯒꯤ ꯃꯍꯥꯛꯅ ꯃꯥꯗꯕꯤ ꯍꯥꯏꯕ ꯅꯣꯕꯦꯜ ꯑꯃꯁꯨ ꯏꯔꯝꯃꯤ ꯅꯣꯕꯦꯜ ꯑꯁꯤ ꯂꯤꯁꯤꯡ ꯑꯃꯒ ꯁꯣꯛ ꯂꯤꯁꯤꯡ ꯑꯃꯒ ꯆꯃꯥꯄꯟ ꯀꯨꯟꯊ꯭ꯔꯥꯗ ꯏꯈꯤ ꯍꯥꯏꯔꯤꯕ ꯅꯣꯕꯦꯜ ꯑꯁꯤꯃꯛ ꯃꯅꯤꯄꯨꯔꯤ ꯁꯤꯅꯦꯃꯥꯗ ꯑꯣꯟꯊꯣꯛꯇꯨꯅ ꯁꯤꯅꯦꯃꯥ ꯑꯣꯏꯅꯁꯨ ꯅꯝꯈꯤ